ꯁꯤꯒꯤꯁꯦ ꯕꯥꯏꯛ ꯀꯦꯕ ꯁꯥꯔꯕꯤꯁ ꯑꯣꯏꯗꯣꯔꯤꯔꯥ ꯑꯩꯁꯦ ꯇꯥꯡ ꯀꯨꯟꯇꯔꯨꯛ ꯖꯅꯋꯥꯔꯤꯒꯤ ꯒꯨꯍꯥꯇꯤꯗꯒꯤꯅ ꯏꯝꯐꯥꯜ ꯐꯥꯎꯕ ꯒꯥꯔꯤ ꯑꯃ ꯕꯨꯛ ꯇꯧꯖꯅꯤꯡꯉꯤ ꯄꯩꯁꯥꯅ ꯀꯌꯥꯃꯨꯛ ꯑꯣꯏꯅꯤ ꯃꯤ ꯃꯔꯤꯒꯤ ꯕꯨꯛ ꯇꯧꯖꯅꯤꯡꯕꯅꯤ ꯑꯀꯨꯞꯄ ꯃꯔꯣꯜ ꯈꯪꯖꯅꯤꯡꯉꯤ ꯁꯤꯒꯤ ꯅꯝꯕꯔꯁꯤꯗ ꯅꯠꯇ꯭ꯔꯒꯅ ꯑꯥꯏꯠ ꯐꯣꯔ ꯋꯥꯟ ꯐꯥꯏꯕ ꯑꯥꯏꯠ ꯇꯨ ꯁꯤꯛꯁ ꯁꯕꯦꯟ ꯑꯥꯏꯠ ꯖꯤꯔꯣ ꯗ ꯀꯣꯜ ꯕꯦꯛ ꯇꯧꯕꯤꯔꯛꯎ